ꯍꯜꯂꯣ ꯎꯝ ꯇꯥꯗ ꯑꯩꯁꯦ ꯀꯩꯅꯣꯒꯤ ꯏꯆꯥꯅꯨꯄꯤꯒꯤ ꯂꯨꯍꯣꯡꯕꯒꯤ ꯈꯔ ꯎꯄꯨ ꯀꯥꯡꯊꯣꯟ ꯈꯔ ꯆꯟꯒꯦ ꯇꯧꯖꯕꯅꯦ ꯑꯗꯣ ꯁꯦꯠ ꯍꯥꯏꯗꯤ ꯄꯨꯜꯂꯞꯇ ꯑꯩꯈꯣꯏꯒꯤ ꯚꯤ ꯑꯥꯏ ꯄꯤ ꯑꯗꯨꯅ ꯃꯃꯜ ꯀꯌꯥꯝ ꯂꯩꯒꯦ ꯑꯗꯨꯒ ꯏꯆꯝ ꯆꯝꯅ ꯑꯩꯈꯣꯏꯒꯤ ꯁꯨꯝ ꯃꯤꯌꯥꯝꯅ ꯄꯨꯅꯔꯤꯁꯤꯅ ꯁꯤꯅ ꯀꯌꯥ ꯂꯩꯔꯤꯒꯦ ꯃꯃꯜꯁꯦ ꯑꯝꯇ ꯍꯥꯏꯕꯤꯔꯛꯎꯕ ꯑꯣ ꯑꯗꯨ ꯑꯥ ꯇꯥꯗ ꯈꯣꯏꯅ ꯃꯃꯜꯁꯤ ꯁꯤꯗꯒꯤ ꯁꯨꯛꯇꯥ ꯇꯥꯕ ꯉꯝꯃꯔꯣꯏꯗ꯭ꯔꯥ ꯑꯣ ꯑꯗꯣ ꯇꯥꯗ ꯈꯣꯏꯒꯤ ꯍꯧꯖꯤꯛ ꯂꯩꯔꯤꯁꯤ ꯃꯐꯝꯁꯤ ꯑꯝꯇ ꯍꯥꯏꯕꯤꯔꯛꯎꯕ ꯑꯣ ꯑꯣ ꯑꯗꯨꯗꯤ ꯐꯔꯦ ꯇꯥꯗ ꯑꯗꯨꯝ ꯍꯌꯦꯡꯂ ꯍꯣꯔꯦꯜꯂ ꯑꯗꯨꯝ ꯂꯥꯛꯑꯒ ꯌꯦꯡꯉꯒꯦ ꯑꯗꯨꯏ ꯃꯇꯨꯡꯗ ꯋꯥꯗꯨ ꯈꯟꯅꯔꯁꯤ ꯍꯣ ꯐꯔꯦ ꯐꯔꯦ ꯊꯝꯃꯒꯦ